ꯖꯤꯂꯥ ꯑꯁꯤꯒꯤ ꯑꯣꯏꯕ ꯄꯨꯟꯁꯤ ꯃꯍꯤꯡ ꯏꯁꯤꯡ ꯅꯨꯡꯁꯤꯠꯀꯤ ꯐꯤꯕꯝ ꯍꯥꯏꯔꯒꯗꯤ ꯑꯇꯣꯞꯄ ꯗꯤꯁꯇ꯭ꯔꯤꯛꯁꯤꯡꯁꯤꯒ ꯆꯥꯡꯗꯝꯅꯕꯗ ꯑꯩꯈꯣꯏꯒꯤ ꯊꯧꯕꯥꯜ ꯖꯤꯂꯥ ꯑꯁꯤꯁꯨ ꯌꯥꯝꯅ ꯐꯩ ꯑꯦꯠꯚꯥꯟꯇꯦꯖ ꯍꯥꯏꯒꯗ꯭ꯔꯥ ꯈꯨꯗꯣꯡꯆꯥꯕ ꯑꯗꯨ ꯑꯣꯏ ꯏꯁꯤꯡ ꯑꯩꯈꯣꯏꯒꯤ ꯅꯥꯀꯦꯟꯊꯥ ꯏꯁꯤꯡ ꯍꯥꯏꯗꯤ ꯅꯣꯡꯖꯨ ꯄꯟꯊꯥꯒꯤ ꯃꯇꯝ ꯑꯣꯏꯕ ꯃꯇꯝꯗ ꯂꯩꯔꯤꯕ ꯄꯨꯈ꯭ꯔꯤ ꯏꯁꯤꯡ ꯑꯃꯗꯤ ꯋꯥꯇꯔ ꯁꯄ꯭ꯂꯥꯏ ꯂꯩꯔꯤꯕ ꯁꯤꯡꯁꯤꯗ ꯏꯁꯤꯡ ꯁꯤꯡꯁꯤ ꯑꯩꯈꯣꯏꯒꯤ ꯗꯥꯝꯁꯤꯡꯁꯤ ꯐꯦꯁꯤꯂꯤꯇꯤ ꯐꯖꯅ ꯂꯩꯕꯅ ꯃꯔꯝ ꯑꯣꯏꯔꯒ ꯏꯁꯤꯡ ꯁꯤꯡꯁꯤ ꯆꯤꯡꯈꯠꯍꯧꯋꯤ ꯑꯗꯨꯒ ꯏꯁꯤꯡ ꯇꯨꯨꯔꯦꯟ ꯏꯁꯤꯡ ꯀꯪꯂꯛꯂꯕ ꯃꯇꯝꯗ ꯋꯥꯇꯔ ꯁꯄ꯭ꯂꯥꯏꯗꯒꯤ ꯏꯁꯤꯡꯁꯤ ꯃꯤꯄꯨꯝ ꯈꯨꯗꯤꯡꯃꯛꯇ ꯏꯁꯤꯡꯁꯤ ꯌꯧꯍꯟ

ꯌꯧꯍꯜꯂꯤ ꯑꯗꯨꯒ ꯈꯤꯇꯪ ꯈꯨꯗꯣꯡꯆꯥꯗꯕ ꯍꯥꯏꯔꯒꯗꯤ ꯑꯩꯈꯣꯏꯅ ꯌꯥꯝꯅ ꯑꯌꯤꯡꯂꯛꯄ ꯃꯇꯝ ꯑꯩꯈꯣꯏꯒꯤ ꯑꯣꯛꯇꯣꯕꯔ ꯅꯕꯦꯝꯕꯔ ꯗꯤꯁꯦꯝꯕꯔ ꯖꯅꯋꯥꯔꯤ ꯊꯥ ꯑꯁꯤꯐꯥꯎꯕꯗꯤ ꯌꯥꯝꯅ ꯏꯪꯉꯤ ꯑꯗꯨꯒ ꯅꯕꯦꯝꯕꯔ ꯗꯤꯁꯦꯝꯕꯔ ꯖꯅꯋꯥꯔꯤ ꯍꯥꯏꯔꯤꯕ ꯊꯥ ꯑꯍꯨꯝ ꯔꯟꯅꯤꯡ ꯖꯅꯋꯥꯔꯤꯁꯤꯁꯨ ꯌꯥꯝ ꯏꯪꯕꯅ ꯃꯔꯝ ꯑꯣꯏꯔꯒ ꯃꯁꯤꯒꯤ ꯈꯨꯗꯣꯡ ꯆꯥꯗꯕ ꯈꯔꯗꯤ ꯑꯗꯨꯝ ꯃꯌꯣꯛꯅꯩ ꯃꯁꯤ ꯑꯗꯨꯝ ꯈꯔ ꯃꯥꯌꯣꯛꯅꯕ ꯇꯥꯕꯅꯤ ꯃꯁꯤ ꯃꯁꯤ ꯑꯩꯈꯣꯏꯗꯤ ꯑꯗꯨꯝ ꯑꯠꯖꯁ ꯌꯥꯅꯅꯕ ꯑꯩꯈꯣꯏ ꯑꯗꯨꯝ ꯉꯝꯅꯅꯕ ꯍꯣꯠꯅꯩ ꯃꯁꯤꯒꯤꯗꯃꯛꯇ